ꯑꯩꯅ ꯑꯩꯒꯤ ꯄꯨꯟꯁꯤꯗ ꯈ꯭ꯋꯥꯏꯗꯒꯤ ꯀꯥꯎꯔꯣꯏꯗꯕ ꯅꯨꯃꯤꯠ ꯃꯉꯥ ꯗꯦꯠ ꯃꯉꯥ ꯇꯥꯡ ꯃꯉꯥ ꯍꯥꯏꯔꯒꯗꯤ ꯊꯔꯠ ꯃꯦ ꯇꯨ ꯊꯥꯎꯟ ꯇꯣꯏꯟꯇꯤ ꯊ꯭ꯔꯤ ꯀꯃ꯭ꯌꯨꯅꯤꯇꯤ ꯑꯅꯤ ꯈꯠꯅꯔꯛ ꯈꯠꯅꯕ ꯍꯧꯕ ꯅꯨꯃꯤꯠ ꯍꯥꯏꯕ ꯇꯥꯔꯦ ꯑꯗꯒꯤ ꯇꯣꯏꯟꯇꯤ ꯅꯥꯏꯟ ꯅꯣꯕꯦꯝꯕꯔ ꯅꯥꯏꯟꯇꯤꯟ ꯅꯥꯏꯟꯇꯤ ꯐꯥꯏꯞ ꯑꯩꯅ ꯄ꯭ꯔꯤꯊꯤꯕꯤꯁꯤꯗ ꯈꯣꯡꯗꯥꯖꯔꯛꯄ ꯅꯨꯃꯤꯠ ꯍꯥꯏꯇꯥꯔꯦ ꯑꯗꯒꯤ ꯁꯕꯦꯟꯇꯤꯟ ꯖꯅꯨꯋꯥꯔꯤ ꯇꯨ ꯊꯥꯎꯖꯟ ꯑꯦꯂꯕꯦꯟ ꯑꯁꯤ ꯌꯥꯝ ꯅꯨꯃꯤꯠꯅꯦ ꯑꯩꯅ ꯌꯥꯝ ꯄꯥꯝꯖꯕ ꯑꯩꯒꯤ ꯔꯥꯏꯇꯔ ꯑꯦꯝ ꯀꯦ ꯕꯤꯅꯣꯗꯤꯅꯤ ꯁꯤꯈꯤꯕ ꯅꯨꯃꯤꯠꯅꯦ ꯐꯤꯞꯇꯤꯟ ꯑꯒꯁ ꯏꯟꯗꯤꯌꯥꯒꯤ ꯏꯟꯗꯤꯄꯦꯟꯗꯦꯟꯁ ꯗꯦ ꯂꯩꯔꯦ ꯇꯣꯏꯟꯇꯤ ꯋꯥꯟ ꯁꯦꯞꯇꯦꯝꯕꯔ ꯅꯥꯏꯟꯇꯤꯟ ꯐꯣꯔꯇꯤ ꯅꯥꯏꯟ ꯄ꯭ꯔꯤꯟꯁꯂꯤ ꯁ꯭ꯇꯦꯠ ꯑꯣꯏꯔꯝꯕꯗꯒꯤ ꯏꯟꯗꯤꯌꯟ ꯎꯅꯤ ꯌꯨꯅ꯭ꯌꯟꯗ ꯇꯤꯟꯁꯤꯟꯈꯤꯕ ꯅꯨꯃꯤꯠ ꯑꯁꯤꯒꯤ ꯗꯦꯠ ꯃꯉꯥꯁꯦ ꯑꯩ ꯄꯨꯟꯁꯤꯗ ꯁꯨꯡꯀꯥꯎ ꯀꯥꯎꯔꯔꯣꯏ